ꯍꯂꯣ ꯍꯂꯣ ꯁꯤ ꯇꯥꯃꯣ ꯃꯅꯤ ꯅꯠꯇ꯭ꯔꯣ ꯁꯤꯕꯣ ꯚꯦꯟ ꯊꯧꯕꯗꯣ ꯑꯁ ꯑꯩ ꯒꯥꯔꯤ ꯑꯝꯇ ꯋꯥꯏꯒꯦ ꯇꯧꯕꯅꯦ ꯍꯌꯦꯡꯒꯤ ꯍꯌꯦꯡ ꯏꯌꯥꯔꯄꯣꯔꯠꯇ ꯆꯠꯀꯗꯕꯅꯦ ꯑꯗꯨ ꯇꯥꯃꯣꯕꯨ ꯁꯪꯒꯗ꯭ꯔꯣ ꯑꯗꯣ ꯕꯔꯥꯅ ꯀꯌꯥ ꯑꯣꯏꯔꯤꯒꯦ ꯍꯧꯖꯤꯛꯁꯤꯕꯣ ꯂꯤꯁꯤꯡ ꯂꯤꯁꯤꯡ ꯑꯅꯤꯗꯨꯗꯤ ꯈꯔ ꯇꯥꯕꯤꯕ ꯌꯥꯔꯣꯏꯗ꯭ꯔꯣ ꯇꯥꯃꯣ ꯑꯗꯨ ꯄꯨꯡ ꯑꯅꯤꯒꯤ ꯐ꯭ꯂꯥꯏꯠꯅꯦꯕꯀꯣ ꯑꯗꯨ ꯌꯥꯔꯒꯗꯤ ꯇꯥꯃꯣ ꯄꯨꯡ ꯇꯔꯥꯃꯥꯊꯣꯏꯗ ꯑꯗꯨꯝ ꯇꯥꯃꯣꯅ ꯑꯩꯈꯣꯏꯒꯤ ꯀꯛꯆꯤꯡ ꯋꯥꯏꯔꯤꯁꯤꯗ ꯌꯧꯔꯛꯑꯒ ꯑꯩꯈꯣꯏ ꯃꯔꯤ ꯆꯠꯀꯗꯕꯅꯤ ꯄꯨꯟꯅ ꯆꯠꯃꯤꯟꯅꯕꯗ ꯇꯥꯃꯣ ꯀꯔꯤ ꯍꯥꯏ ꯑꯗꯨꯗꯤ ꯐꯔꯦꯅꯦ ꯇꯥꯃꯣꯅ ꯌꯥꯅꯤ ꯍꯥꯏꯔꯕꯅꯤꯅ ꯄꯨꯡ ꯇꯔꯥꯃꯥꯊꯣꯏꯗꯨꯗ ꯑꯩꯈꯣꯏ ꯁꯤꯗ ꯂꯥꯛꯄꯤꯔꯣ ꯑꯗꯨꯒ ꯑꯗꯨꯝ ꯄꯨꯟꯅ ꯑꯗꯨꯝ ꯀꯩꯅꯣ ꯇꯧꯔꯁꯤꯅꯦ